ꯃꯃꯥꯡ ꯍꯞꯇꯥꯗ ꯑꯩꯅ ꯑꯦꯗꯤꯒꯤ ꯐꯨꯔꯤꯠ ꯇꯤ ꯁꯥꯔꯠ ꯑꯃ ꯂꯩꯕꯗꯣ ꯂꯤꯠꯄ ꯌꯥꯝ ꯅꯨꯡꯉꯥꯏꯌꯦ ꯌꯥꯝ ꯀꯝꯐꯣꯔꯇꯦꯕꯜ ꯑꯣꯏ ꯅꯨꯡꯁꯥꯗ ꯊꯣꯛꯄ ꯃꯇꯝꯗꯁꯨ ꯑꯩꯈꯣꯏꯒꯤ ꯁ꯭ꯋꯦꯠꯁꯦ ꯆꯨꯞꯁꯤꯜꯂꯦ ꯂꯤꯠꯄ ꯌꯥꯝ ꯅꯨꯡꯉꯥꯏ ꯌꯥꯝ ꯁ꯭ꯇꯔꯦꯠꯆꯦꯕꯜ ꯑꯣꯏ